ꯍꯜꯂꯣ ꯀꯔꯤ ꯇꯧꯔꯒ ꯂꯩꯌꯦ

ꯑꯩ ꯑꯩꯗꯤ ꯑꯗꯨꯝ ꯃꯤꯕꯨ ꯈꯨꯝꯂꯒ ꯐꯣꯟ ꯇꯧꯔꯒ ꯂꯩꯌꯦ ꯍꯣꯏ ꯑꯩꯗꯤ ꯌꯥꯝ ꯅꯨꯡꯉꯥꯏꯌꯦ ꯑꯗꯣ ꯃꯟꯗꯦꯗ ꯁꯣꯞꯄꯤꯡ ꯆꯠꯁꯦ ꯍꯥꯏꯅ ꯀꯧꯒꯦ ꯇꯧꯕ ꯅꯪꯕꯨ ꯅꯪ ꯕꯤꯖꯤ ꯇꯧꯕ꯭ꯔ ꯇꯧꯗ꯭ꯔ ꯀꯣ ꯎꯝ ꯕꯖꯥꯔꯗ ꯍꯌꯦꯡ ꯁꯦꯀꯦꯟ ꯍꯦꯟ ꯕꯦꯜ ꯑꯅꯤ ꯑꯍꯨꯝ ꯐꯪꯒꯦ ꯍꯥꯏꯌꯦ ꯑꯗꯨꯒꯤ ꯑꯩꯒꯤ ꯃꯔꯨꯞ ꯅꯨꯄꯤ ꯑꯃꯅ ꯀꯟꯅ ꯀꯧꯕ ꯀꯣ ꯎꯝ ꯑꯗꯨ ꯕꯦꯕꯤ ꯃꯤꯛꯁꯀꯨꯝꯕ ꯕꯦꯗꯁꯤꯠꯀꯨꯝꯕ ꯀꯔꯤ ꯀꯔꯤꯅꯣ ꯄꯨꯔꯛꯑꯦ ꯍꯥꯏ ꯑꯗꯨ ꯆꯠꯁꯦꯀꯣ ꯑꯗꯨ ꯑꯉꯥꯡ ꯈꯣꯏꯕꯨ ꯁ꯭ꯀꯨꯜꯗ ꯊꯥꯔꯒ ꯀꯣ ꯑꯥ ꯍꯣꯏ ꯃꯟꯗꯦꯗ ꯀꯣ ꯍꯣ ꯃꯟꯗꯦ ꯎꯝ ꯃꯟꯗꯦ ꯎꯝ

ꯑꯩꯗꯤ ꯌꯥꯝ ꯌꯦꯡꯅꯤꯡꯉꯦ ꯑꯗꯨꯝ ꯑꯩꯈꯣꯏ ꯂꯥꯛꯂꯒ ꯑꯗꯨꯝ ꯍꯥꯡꯕꯤꯅꯤ ꯍꯥꯏ ꯃꯤ ꯌꯥꯝ ꯄꯨꯔꯛꯑꯣ ꯍꯥꯏ ꯅꯪꯁꯨ ꯅꯪꯒꯤ ꯅꯥꯏꯕꯔꯁ ꯈꯣꯏꯕꯨ ꯀꯧꯅꯥ ꯎꯝ ꯑꯣ ꯍꯣꯏ ꯆꯠꯃꯤꯟꯅꯁꯦ ꯃꯔꯨꯞ ꯅꯨꯄꯤꯗꯨꯅ ꯀꯟꯅ ꯀꯧꯋꯦ ꯑꯗꯨ ꯕꯦꯗꯁꯤꯠꯇꯤ ꯄꯥꯝꯕ꯭ꯔ ꯄꯥꯝꯗ꯭ꯔꯀꯣ ꯅꯪ ꯑꯥ ꯄꯤꯂꯣ ꯀꯦꯁꯀꯨꯝꯕ ꯑꯗꯨꯝ ꯄꯥꯝꯕ ꯂꯩꯔꯗꯤ ꯀꯣ ꯍꯥꯡꯕꯤꯒꯦ ꯍꯥꯏꯌꯦ ꯍꯣꯏ ꯀꯣꯜ ꯇꯧꯔꯛꯀꯦ ꯑꯗꯨꯝ ꯐ꯭ꯔꯤ ꯑꯣꯏꯒꯅꯤꯀꯣ ꯑꯗꯨ ꯅꯪꯕꯨ ꯉꯥꯏꯔꯒ ꯂꯩꯒꯦ ꯃꯟꯗꯦꯗꯗꯤ ꯀꯔꯤ ꯌꯦꯟꯁꯥꯡ ꯊꯣꯡꯒꯦ ꯉꯁꯤꯗꯤ ꯑꯣ ꯁꯣꯏꯒꯅꯨꯀꯣ ꯑꯗꯨ ꯑꯩꯗꯤ ꯈꯪꯗ꯭ꯔꯤ ꯀꯔꯤ ꯌꯦꯟꯁꯥꯡ ꯆꯥꯁꯤꯔ ꯑꯣ ꯍꯣꯏ ꯑꯗꯨꯗꯤ ꯊꯣꯡꯉꯣ ꯐꯖꯅ ꯊꯣꯡꯕꯤꯌꯣ ꯑꯩ ꯀꯣꯜ ꯇꯧꯔꯛꯀꯦ ꯀꯣ ꯃꯟꯗꯦꯗ ꯎꯝ ꯍꯣꯏ ꯑꯗꯨ ꯊꯝꯃꯦ ꯀꯣ